ꯃꯃꯥꯡꯒꯤ ꯃꯇꯝꯁꯤꯡꯗ ꯆꯥꯡꯗꯝꯅꯕꯗ ꯑꯩꯒꯤ ꯃꯐꯝꯗ ꯂꯩꯕ ꯃꯤꯑꯣꯏꯁꯤꯡꯗ ꯃꯇꯦꯡ ꯄꯥꯡꯈꯤꯕ ꯃꯔꯨꯑꯣꯏꯕ ꯆꯥꯎꯈꯠ ꯊꯧꯔꯥꯡꯁꯤꯡ ꯂꯩ ꯃꯔꯝ ꯃꯔꯝꯁꯤꯡꯗꯤ ꯃꯔꯝꯁꯤꯡ ꯑꯗꯨꯗꯤ ꯀꯥ ꯀꯣꯔꯣꯅꯥ ꯃꯃꯥꯡꯉꯩꯗ ꯀꯣꯔꯣꯅꯥ ꯀꯣꯚꯤꯠ ꯅꯥꯏꯟꯇꯤꯟ ꯍꯥꯏꯕꯗꯨꯅ ꯂꯩꯔꯤꯕ ꯂꯩꯅꯥ ꯑꯃ ꯂꯥꯛꯈꯤꯕꯁꯤꯗ ꯑꯩꯅ

ꯑꯗꯨꯒ ꯃꯃꯥꯡꯉꯩ ꯃꯇꯝꯗ ꯑꯋꯥꯁꯤꯡꯅ ꯑꯩꯈꯣꯏ ꯃꯅꯤꯄꯨꯔꯗ ꯂꯟꯗꯥꯔꯛꯈꯤꯕꯗꯁꯨ ꯑꯁꯤꯒꯨꯝꯕꯗ ꯂꯟꯗꯥꯔꯛꯈꯤꯕ ꯑꯁꯤꯒꯨꯝꯕꯁꯨ ꯂꯩꯔꯦ ꯑꯗꯨꯒ ꯑꯩꯈꯣꯏꯒꯤꯁꯨ ꯖꯥꯇꯤ ꯂꯩꯐꯝꯗ ꯑꯀꯥꯏꯕ ꯄꯤꯔꯛꯈꯤꯕ ꯑꯗꯨꯛꯀꯤ ꯃꯇꯤꯛ ꯂꯩꯔꯦ ꯍꯧꯖꯤꯛ ꯍꯧꯖꯤꯛꯅ ꯀꯨꯀꯤꯁꯤꯡꯅ ꯑꯩꯈꯣꯏꯒꯤ ꯂꯩꯐꯝꯁꯤꯡꯗ ꯑꯩꯈꯣꯏꯒꯤ ꯃꯅꯤꯄꯨꯔꯒꯤ ꯂꯩꯐꯝꯁꯤꯡꯗ ꯑꯌꯥꯝꯕ ꯑꯀꯥꯏꯕ ꯄꯤꯔꯦ